ꯑꯩꯅ ꯑꯩꯒꯤ ꯕꯦꯀ꯭ꯔꯤꯒꯤ ꯗꯦꯖꯔꯠ ꯁ꯭ꯇꯦꯟ ꯈꯔ ꯑꯣꯔꯗꯔ ꯇꯧꯈꯤꯕꯅꯦꯕ ꯅꯣꯏꯗꯒꯤ ꯑꯗꯣ ꯑꯩꯉꯣꯟꯗ ꯄꯦꯝꯐ꯭ꯂꯦꯠꯇ ꯎꯠꯂꯛꯄꯒ ꯑꯗꯒꯤ ꯋꯦꯕꯁꯥꯏꯠꯇꯒ ꯎꯠꯂꯤꯗꯨꯒ ꯄꯣꯠꯇꯨꯅ ꯎꯕꯗꯗꯤ ꯌꯥꯝ ꯐꯖꯔꯦ ꯑꯗꯣ ꯑꯩꯉꯣꯟꯗ ꯌꯧꯔꯛꯄꯗꯗꯤ ꯁꯥꯏꯁꯇꯨꯁꯨ ꯄꯤꯛꯇ꯭ꯔꯨ ꯄꯤꯛꯑꯦ ꯅꯣꯏꯅ ꯏꯔꯤꯕ ꯁꯥꯏꯁꯇꯨꯗꯒꯤ ꯈꯔꯁꯨ ꯍꯟꯊꯕ ꯃꯥꯜꯂꯦ ꯑꯗꯨꯒ ꯀ꯭ꯋꯥꯂꯤꯇꯤꯗꯣ ꯀꯩꯅꯣ ꯍꯥꯏꯌꯦ ꯑꯣꯄꯥꯜ ꯒ꯭ꯂꯥꯁ ꯀꯣꯕꯔ ꯍꯥꯏꯕꯅꯦ ꯑꯗꯣ ꯑꯣꯏ ꯑꯩꯅ ꯐꯪꯉꯤꯁꯤꯗꯤ ꯄ꯭ꯂꯥꯁꯇꯤꯛ ꯀꯣꯕꯔ ꯑꯣꯏꯌꯦ ꯑꯗꯨꯅ ꯇꯦꯛꯄꯁꯨ ꯈꯔ ꯌꯥꯎꯔꯦ ꯑꯗꯨꯒ ꯈꯨꯝꯕ ꯌꯥꯗꯕꯁꯨ ꯌꯥꯝ ꯌꯥꯎꯔꯝꯃꯦꯕꯀꯣ ꯁꯤꯅ ꯀꯃꯥꯏꯅ ꯇꯧꯔꯤꯅꯣꯗꯨꯁꯨ ꯑꯩꯁꯨ ꯈꯪꯗ꯭ꯔꯦ ꯑꯗꯣ ꯃꯊꯪꯗꯗꯤ ꯄꯣꯠꯁꯦ ꯍꯥꯞꯀꯠꯄꯀꯥꯟꯗ ꯗꯦꯁꯀ꯭ꯔꯤꯞꯁꯟꯗꯣ ꯐꯖꯅ ꯗꯤꯇꯦꯜ ꯑꯣꯏꯅ ꯏꯕꯤꯌꯨ ꯅꯠꯇ꯭ꯔꯒ ꯏ ꯉꯥꯏꯍꯥꯛꯀꯤ ꯀꯁꯇꯃꯔ ꯒꯦꯟ ꯇꯧꯅꯕꯒꯤ ꯐꯖꯅꯕ ꯍꯥꯞꯄꯒ ꯌꯧꯔꯛꯄꯗꯅ ꯕꯖꯦꯠꯁꯨꯗꯨꯝ ꯆꯥꯡꯗꯣ ꯀꯩꯁꯨ ꯈꯦꯠꯅꯗꯕꯅ ꯃꯥꯜꯂꯦ ꯄ꯭ꯂꯥꯁꯇꯤꯛꯀꯤ ꯄꯣꯠꯇꯗꯤ ꯑꯩꯅ ꯄꯤꯔꯤꯗꯨꯗꯤ ꯇꯥꯡꯃꯟꯈ꯭ꯔꯦ ꯑꯗꯣ ꯑꯩꯁꯨ ꯒ꯭ꯂꯥꯁꯀꯤ ꯍꯤꯁꯥꯞꯇ ꯄꯦꯃꯦꯟꯇꯣ ꯇꯧꯔꯒ ꯂꯩꯈꯤꯕꯅꯦ ꯑꯗꯣ ꯌꯧꯔꯛꯄꯗꯅ ꯑꯣꯟꯅ ꯇꯩꯅꯅ ꯑꯣꯏꯕꯁꯤꯃꯗꯤ ꯅꯨꯡꯉꯥꯏꯇꯔꯦ ꯈꯤꯇꯪ ꯔꯤꯕ꯭ꯌꯨꯗꯣ ꯃꯨꯟꯅ ꯑꯃꯨꯛꯇꯪ ꯌꯦꯡꯉꯒ ꯑꯃꯨꯛ ꯄꯣꯠꯇꯣ ꯍꯥꯞꯀꯠꯄꯅ ꯐꯕ꯭ꯔꯅꯗꯤ ꯈꯜꯂꯦ ꯃꯇꯨꯡ ꯃꯅꯥꯎ ꯁꯤꯒꯨꯝꯕ ꯀꯁꯇꯃꯔꯁꯤꯒꯤ ꯄ꯭ꯔꯣꯕ꯭ꯂꯦꯝꯁꯦ ꯊꯣꯛꯇꯅꯕꯒꯤ